ꯍꯂꯣ ꯑꯦ ꯃꯦꯗꯥꯝ ꯍꯟꯗꯛ ꯁꯦꯁꯟ ꯑꯅꯧꯕ ꯍꯧꯕꯁꯤꯒꯤ ꯑꯩ ꯋꯥ ꯈꯤꯇꯪ ꯈꯟꯅꯒꯦꯅ ꯐꯣꯟ ꯇꯧꯔꯛꯄꯅꯦ ꯃꯦꯗꯥꯝꯗ ꯑꯣ ꯍꯟꯗꯛ ꯁ꯭ꯀꯨꯜ ꯁꯦꯁꯟ ꯍꯧꯕꯁꯤꯗ ꯑꯣꯖꯥꯅ ꯑꯅꯧꯕ ꯈꯔ ꯍꯥꯞꯆꯤꯟꯁꯦ ꯑꯇꯣꯞꯄ ꯍꯥꯏꯌꯔ ꯁꯦꯀꯦꯟꯗꯔꯒꯤ ꯁ꯭ꯀꯨꯜꯗꯒꯤ ꯑꯅꯧꯕ ꯑꯣꯖꯥ ꯈꯔ ꯂꯧꯁꯤꯔꯥ ꯑꯦꯛꯁꯇ꯭ꯔꯥ ꯀ꯭ꯂꯥꯁ ꯍꯥꯞꯁꯤꯔꯥꯅ ꯇꯧꯖꯔꯛꯄꯅꯤ ꯑꯗꯣ ꯀ꯭ꯂꯥꯁꯈꯛꯇ ꯅꯠꯇꯅ ꯈꯨꯠ ꯁꯥ ꯍꯩꯅꯕ ꯁꯥꯟꯅ ꯈꯣꯠꯅꯕꯒꯤ ꯑꯣꯏꯕꯁꯨ ꯑꯇꯣꯞ ꯑꯇꯣꯞꯄ ꯈꯔꯁꯨ ꯍꯥꯞꯁꯤꯔꯥ ꯈꯜꯂꯤꯕ ꯑꯗꯣꯝꯅ ꯀꯔꯤ ꯈꯜꯂꯤꯒꯦ

ꯑꯣ ꯑꯗꯨꯗꯤ ꯍꯟꯗꯛ ꯁꯦꯁꯟ ꯍꯧꯕꯁꯤꯗ ꯀꯥꯟꯅ ꯀꯥꯟꯅꯕ ꯈꯔ ꯑꯣꯖꯥ ꯃꯤꯇꯤꯡ ꯇꯧꯗꯅ ꯈꯟꯅꯔꯒ ꯏꯕꯥꯅꯤꯈꯛꯇꯅꯗꯤ ꯌꯥꯔꯣꯏꯗꯕꯅꯤꯅ ꯍꯥꯏꯕꯀꯣ ꯑꯣꯖꯥ ꯃꯤꯇꯤꯡ ꯇꯧꯔꯁꯤ ꯑꯗꯨꯒ ꯁꯤ ꯍꯥꯞꯅꯤꯡꯕ ꯀꯅꯥ ꯀꯅꯥ ꯂꯩꯒꯦ ꯀꯔꯤ ꯀꯔꯤ ꯍꯥꯞꯅꯤꯡꯒꯦ ꯍꯥꯏꯕꯗꯨꯁꯨ ꯈꯟꯅꯔꯒ ꯍꯥꯞꯄꯁꯦ ꯍꯟꯗꯛ ꯁꯦꯁꯟ ꯑꯅꯧꯕ ꯍꯧꯕꯁꯤꯗ

ꯑꯥ ꯑꯗꯨ ꯁꯣꯝ ꯃꯦꯗꯥꯝꯅꯗꯤ ꯀꯔꯤ ꯀꯔꯤ ꯀꯔꯝꯕ ꯑꯐꯕ ꯊꯧꯔꯥꯡ ꯍꯥꯞꯅꯤꯡꯒꯦꯗꯨꯁꯨ ꯈꯔ ꯄꯟꯕꯤꯔꯛꯎꯅꯦ ꯑꯩꯁꯨ ꯑꯗꯨꯝ ꯈꯪꯒꯦ ꯑꯣ ꯎꯝ ꯑꯣ ꯌꯥꯝꯅ ꯐꯔꯦ ꯑꯩꯅ ꯈꯜꯂꯤꯗꯨꯃꯛ

ꯍꯣ ꯑꯗꯨꯗꯤ ꯌꯥꯝ ꯐꯔꯦ ꯑꯥ ꯃꯇꯥꯡꯁꯤꯗ ꯂꯣꯏꯁꯤꯜꯂꯁꯦ ꯑꯣꯖꯥ ꯀꯟꯐ꯭ꯔꯦꯟꯁ ꯃꯤꯇꯤꯡ ꯑꯃ ꯇꯧꯔꯒ ꯑꯗꯨꯝ ꯑꯩꯈꯣꯏꯒꯤ ꯋꯥꯔꯦꯞ ꯑꯃ ꯇꯧꯔꯒ ꯑꯩꯈꯣꯏꯅ ꯁꯦꯝꯒꯠꯄ ꯌꯥꯔꯦ ꯊꯝꯖꯔꯒꯦ ꯑꯗꯨꯗꯤꯀꯣ